ꯍꯂꯣ ꯀꯩꯅꯣꯗ ꯀꯩꯅꯣꯒꯤ ꯐꯅꯤꯆꯔ ꯐꯅꯤꯆꯔ ꯑꯗꯨ ꯎꯄꯨꯅ ꯀꯌꯥ ꯄꯤꯔꯤꯕ ꯎꯄꯨ ꯃꯃꯥꯏ ꯑꯥ ꯂꯣꯏꯅ ꯁꯨꯅꯕ ꯂꯧꯗꯣꯏꯅꯤ ꯀꯥꯡꯗꯣꯟ ꯀꯥꯡꯗꯣꯟ ꯐꯝꯖꯥꯎꯒ ꯀꯩꯅꯣꯒꯁꯨ ꯂꯧꯒꯗꯕꯅꯤ ꯑꯗꯒꯤ ꯃꯤꯡꯖꯦꯟ ꯑꯗꯒꯤ ꯀꯩꯅꯣ ꯀꯔꯤ ꯑꯗꯒꯤ ꯀꯔꯤ ꯀꯔꯤ ꯂꯣꯏ ꯁꯨꯅ

ꯑꯥ ꯈꯔ ꯀꯪꯕꯅꯗꯤ ꯐꯩ

ꯑꯗꯨ ꯌꯥꯎꯒꯗꯝꯅꯦ ꯑꯗꯨꯁꯨ ꯑꯗꯣ ꯈꯔ ꯇꯥꯊꯣꯛ ꯇꯥꯁꯤꯟ ꯌꯥꯔꯣꯏꯗ꯭ꯔꯥ

ꯑꯥ

ꯂꯣꯏꯅ ꯁꯨꯅꯕ ꯌꯥꯎꯒꯗꯝꯅꯤ

ꯑꯥ ꯑꯥ

ꯑꯥ

ꯎꯅꯤꯡꯊꯧꯗ ꯑꯣꯏꯅ ꯇꯧꯔꯣꯅꯦ ꯎꯝ

ꯃꯃꯟ ꯀꯌꯥꯃꯨꯛ

ꯑꯥ

ꯎꯝ ꯑꯦꯚꯥꯟꯁ

ꯑꯥ